ꯑꯩꯒꯤ ꯄꯨꯟꯁꯤꯗ ꯈ꯭ꯋꯥꯏꯗꯒꯤ ꯌꯥꯝꯅ ꯆꯥꯎꯕ ꯆꯦꯂꯦꯟꯖꯦꯁ ꯑꯃ ꯊꯦꯡꯅꯈꯤꯕ ꯍꯥꯏꯔꯒꯗꯤ ꯑꯩꯅ ꯀ꯭ꯂꯥꯁ ꯇꯦꯟ ꯂꯣꯏꯁꯤꯜꯂꯛꯄ ꯃꯇꯝꯗ ꯑꯩꯁꯦ ꯀꯔꯝꯕ ꯏꯁꯇ꯭ꯔꯤꯝꯗ ꯆꯠꯁꯤꯒꯦ ꯍꯥꯏꯅ ꯈꯟꯕ ꯃꯇꯝꯗ ꯌꯥꯝꯅ

ꯕꯦꯁꯤꯛ ꯅꯤꯗꯁ ꯀꯩꯀꯥ ꯌꯥꯝꯅ ꯁꯥꯏꯟꯁꯇꯗꯤ ꯑꯗꯨꯝ ꯇꯥꯛꯄ ꯈꯣꯠꯄ ꯑꯗꯒꯤ ꯑꯩꯒꯤ ꯅꯣꯂꯦꯠꯖ ꯑꯣꯏꯕ ꯄꯣꯠ ꯌꯥꯝ ꯌꯥꯎꯋꯦ ꯇꯨꯌꯦꯜꯐ ꯐꯧꯎꯇꯤ ꯁꯥꯏꯟꯁ ꯂꯧꯋꯣꯅ ꯍꯥꯏꯌꯦ ꯑꯗꯣ ꯑꯩꯁꯨ ꯐꯦꯝꯂꯤꯒꯤ ꯀꯥ ꯃꯈꯥ ꯑꯗꯨꯝ ꯂꯧ ꯋꯥ ꯇꯥꯔꯒ ꯍꯥꯏꯗꯤ ꯁꯥꯏꯟꯁꯇ ꯏꯂꯦꯚꯦꯟ ꯇꯨꯌꯦꯜꯐ ꯄꯨꯛ ꯇꯧꯔꯛꯑꯦ ꯑꯗꯣ ꯑꯗꯨꯝꯕꯨꯗꯤ ꯁꯥꯏꯟꯁꯇꯨ ꯀꯩꯁꯨꯛ ꯌꯥꯝ ꯍꯩꯅꯗꯕ ꯕꯨꯗꯤ ꯑꯣꯗꯦ ꯑꯗꯣ ꯑꯩꯅ ꯄꯥꯝꯖꯕꯗꯤ ꯑꯥꯔꯠꯁꯇ ꯄꯥꯝꯖꯔꯛꯄꯅꯤꯅ ꯑꯦꯂꯦꯚꯦꯟ ꯇꯨꯌꯦꯜꯐ ꯄꯨꯛ ꯁꯥꯏꯟꯁ ꯄꯨꯛ ꯁꯥꯏꯟꯁ ꯂꯧꯔꯛꯑꯦ ꯑꯗꯒꯤ ꯁꯥꯏꯟꯁ ꯂꯧꯔꯛꯑꯦ ꯑꯗꯨꯗꯒꯤ ꯇꯨꯌꯦꯜꯐ ꯍꯦꯛ ꯂꯣꯏꯕꯒꯗꯤ ꯑꯗꯨꯝ ꯑꯩꯅ ꯄꯥꯝꯖꯕꯗꯨ ꯇꯧꯒꯦ ꯍꯥꯏꯕꯗ ꯑꯩꯒꯤ ꯐꯦꯝꯂꯤꯒꯩꯅꯁꯨ ꯑꯗꯨꯝ ꯌꯥꯕꯤꯔꯛꯑꯦ ꯇꯨꯌꯦꯜꯐ ꯂꯣꯏꯕꯒ ꯁꯥꯏꯟꯁ ꯑꯥꯔꯠꯁ ꯏꯁꯇ꯭ꯔꯤꯝꯗ ꯁꯣꯁꯤꯌꯣꯂꯣꯖꯤꯗ ꯑꯗꯨꯝ ꯇꯝꯕ ꯍꯧꯔꯛꯑꯦ ꯁꯣꯁꯤꯌꯣꯂꯣꯖꯤꯖꯦ ꯑꯩꯅ ꯌꯥꯝ ꯄꯥꯝꯕ ꯁꯕꯖꯦꯛ ꯑꯃ ꯑꯣꯏꯔꯛꯑꯦ ꯍꯥꯏꯕꯗꯤ ꯑꯍꯣꯏ ꯁꯣꯁꯥꯏꯇꯤꯒꯤ ꯃꯔꯝꯁꯤꯗ ꯁ꯭ꯇꯗꯤ ꯇꯧꯕ ꯁꯕꯖꯦꯛ ꯑꯃ ꯑꯣꯏꯗꯣꯏꯅꯦ ꯑꯈꯣꯏ ꯀꯝꯥꯏꯅ ꯁꯣꯁꯥꯏꯇꯤꯁꯤꯗ ꯑꯦꯛꯖꯤꯖꯤꯁ ꯇꯧꯃꯤꯟꯅꯕ ꯑꯗꯒꯤ ꯖꯦꯟꯗꯔꯒꯤ ꯔꯣꯜꯗ ꯑꯣꯏꯔꯁꯨ ꯑꯗꯒꯤ ꯑꯩꯒꯤ ꯂꯥꯏꯐꯀꯤ ꯄꯔꯄꯁꯇ ꯑꯣꯏꯔꯁꯨ ꯑꯗꯒꯤ ꯍꯤꯁꯇ꯭ꯔꯤ ꯃꯛꯇꯕꯨ ꯌꯦꯡꯉꯁꯨ ꯁꯣꯁꯤꯌꯣꯂꯣꯖꯤ ꯍꯥꯏꯕꯁꯦ ꯁꯕꯖꯦꯛ ꯁꯣꯁꯤꯌꯣꯂꯣꯖꯤ ꯍꯥꯏꯕ ꯁꯕꯖꯦꯛꯁꯦ ꯌꯥꯝꯅ ꯀꯨꯏꯗ꯭ꯔꯤ ꯊꯣꯛꯄ ꯑꯗꯨꯅ ꯌꯥꯝꯅ ꯑꯇꯣꯞꯄ ꯁ꯭ꯀꯣꯞꯁꯨ ꯌꯥꯝ ꯆꯥꯎꯕ ꯁꯕꯖꯦꯛꯅꯤ ꯑꯃꯃꯗ ꯑꯣꯏꯔꯁꯨ ꯄꯨꯂꯤꯁ ꯑꯦꯗꯃꯤꯅꯤꯁꯇ꯭ꯔꯦꯁꯟꯒꯤꯗ ꯑꯣꯏꯔꯁꯨ ꯃꯦꯗꯤꯀꯦꯜꯒꯤꯗ ꯑꯣꯏꯔꯁꯨ ꯑꯗꯒꯤ ꯇꯤꯆꯔꯁꯀꯤ ꯂꯥꯏꯟꯗꯃꯛ ꯆꯪꯅꯤꯡꯉꯁꯨ ꯌꯥꯝꯅ ꯀꯥꯟꯅꯕ ꯁꯕꯖꯦꯛꯅꯦ ꯍꯧꯖꯤꯛꯇꯤ ꯑꯩꯅ ꯑꯄꯥꯝꯕꯗꯣ ꯐꯪꯉꯕꯅꯤꯅ ꯑꯩꯅ ꯌꯥꯝ ꯄꯦꯁꯟ ꯂꯩꯅ ꯇꯝꯖꯔꯤ